ꯍꯜꯂꯣ ꯑꯁꯤ ꯁ꯭ꯋꯤꯒꯤꯒꯤ ꯔꯦꯁꯇꯨꯔꯦꯟ ꯑꯣꯏꯕ꯭ꯔꯥ ꯑꯩꯅ ꯑꯩꯒꯤ ꯑꯣꯔꯗꯔꯗꯣ ꯀꯨꯏꯅ ꯉꯥꯏꯔꯒ ꯅꯣꯏꯅ ꯀꯩꯅꯣ ꯊꯥꯕꯤꯕ ꯋꯥꯅꯦ ꯑꯩꯗꯤ ꯃꯣꯃꯣꯁ ꯄ꯭ꯂꯦꯠ ꯑꯅꯤ ꯑꯣꯔꯗꯔ ꯇꯧꯕꯅꯦꯕ ꯅꯣꯏꯅ ꯑꯩꯒꯤ ꯆꯧꯃꯤꯟ ꯄ꯭ꯂꯦꯠ ꯑꯅꯤ ꯊꯥꯕꯤꯕ ꯋꯥꯅꯤ ꯑꯩꯗꯤ ꯎꯔꯒ ꯁꯥꯎꯅꯤꯡꯕ ꯐꯥꯎꯋꯦꯕ ꯆꯥꯛꯇꯤ ꯂꯥꯝꯃꯦꯅ ꯑꯩꯈꯣꯏꯁꯨ ꯉꯥꯏꯕ ꯀꯨꯏꯈ꯭ꯔꯦ ꯑꯗꯨ ꯅꯣꯏ ꯀꯔꯤꯒꯤ ꯑꯁꯨꯃꯥꯏ ꯇꯧꯕ꯭ꯔꯥꯅꯦ ꯅꯣꯏꯁꯨ ꯈꯜꯂꯨꯅꯦ ꯉꯥꯏꯔꯒ ꯉꯥꯏꯖꯔꯒ ꯂꯥꯁꯇ ꯆꯧꯃꯤꯟ ꯐꯪꯕ ꯋꯥꯅꯤ ꯑꯗꯨ ꯑꯩꯈꯣꯏꯒꯤ ꯑꯣꯔꯗꯔꯗꯣ ꯑꯗꯨꯝ ꯆꯦꯟꯖ ꯇꯧꯍꯜꯂꯣ ꯅꯠꯇ꯭ꯔꯒ ꯑꯩ ꯔꯤꯐꯟꯗꯣ ꯑꯗꯨꯝ ꯄꯤꯌꯣ ꯑꯩꯒꯤ ꯋꯥꯜꯂꯦꯠꯇ ꯑꯗꯨꯝ ꯍꯥꯞꯄꯤꯌꯣ ꯅꯠꯇ꯭ꯔꯗꯤ ꯆꯧꯃꯤꯟꯗꯣ ꯅꯣꯏ ꯆꯧꯃꯤꯟꯗꯣ ꯑꯗꯨꯝ ꯂꯧꯔꯒ ꯑꯩꯒꯤ ꯃꯣꯃꯣꯁꯨ ꯄꯣꯔꯛꯄꯤꯌꯣ ꯄꯨꯡꯈꯥꯏꯗꯒꯤ ꯑꯗꯨꯝ ꯂꯥꯛꯄꯤꯌꯣꯅꯦ ꯉꯥꯏꯕ ꯇꯜꯂꯦ ꯉꯥꯏꯕ ꯄꯦꯟꯈ꯭ꯔꯦꯕ